ꯆꯠꯊꯣꯛ ꯆꯠꯁꯤꯟ ꯇꯧꯔꯤꯕ ꯑꯃ ꯑꯣꯏꯅ ꯑꯩꯅ ꯊꯦꯡꯅꯖꯕꯗ ꯍꯥꯏꯔꯒꯗꯤ ꯒ꯭ꯌꯥꯁ ꯁ꯭ꯇꯦꯁꯟ ꯒꯨꯝꯕꯗꯤ ꯂꯩ ꯑꯗꯨꯕꯨ ꯔꯦꯁ ꯍꯥꯏꯕꯗꯤ ꯄꯣꯊꯥꯁꯪꯅꯆꯤꯡꯕꯗꯤ ꯂꯩꯇꯦ ꯆꯥꯅꯅꯕ ꯑꯣꯞꯁꯟ ꯍꯥꯏꯗꯤ ꯍꯣꯇꯦꯟ ꯔꯦꯁꯇꯨꯔꯦꯟꯅꯆꯤꯡꯕꯗꯤ ꯊꯦꯡꯅꯖꯩ ꯃꯁꯤꯗ ꯑꯩꯈꯣꯏꯅ ꯌꯥꯝꯅ ꯊꯥꯞꯅ ꯆꯠꯄꯅꯤꯅ ꯑꯩꯈꯣꯏꯅ ꯃꯗꯨꯗ ꯆꯪꯁꯤꯜꯂꯒ ꯆꯥꯕ ꯊꯛꯄꯅꯆꯤꯡꯕ ꯇꯧꯔꯒ ꯑꯩꯈꯣꯏꯅ ꯍꯥꯏꯗꯤ ꯔꯦꯁ ꯔꯨꯝꯁꯨ ꯑꯗꯨꯗ ꯍꯣꯇꯦꯜꯗꯨꯗ ꯑꯗꯨꯝ ꯉꯥꯏꯍꯥꯛꯇꯪ ꯄꯣꯊꯥꯔꯒ ꯑꯩꯈꯣꯏꯅ ꯃꯗꯨꯗꯒꯤ ꯑꯃꯨꯛ ꯆꯠꯄ ꯍꯧꯏ ꯑꯁꯨꯝꯅ ꯑꯩꯈꯣꯏꯒꯤ ꯍꯥꯏꯗꯤ ꯆꯠꯄꯗ ꯑꯩꯈꯣꯏꯅ ꯂꯥꯞꯅ ꯆꯠꯄ ꯃꯇꯝꯗ ꯊꯦꯡꯅꯖꯕ ꯍꯥꯏꯗꯤ ꯔꯦꯁꯔꯨꯝ ꯒ꯭ꯌꯥꯁ ꯁ꯭ꯇꯦꯁꯟꯅꯆꯤꯡꯕ ꯑꯁꯨꯝꯅ ꯈꯔ ꯑꯗꯨꯝ ꯊꯦꯡꯅꯖꯩ